ꯁꯦꯞꯇꯦꯝꯕꯔ ꯊꯥꯒꯤ ꯇꯥꯔꯤꯛ ꯃꯉꯥꯗ ꯑꯩꯅ ꯐ꯭ꯂꯤꯞꯀꯥꯔꯠꯇꯒꯤ ꯂꯦꯝ ꯑꯃꯈꯛ ꯑꯣꯗꯔ ꯇꯧꯖꯈꯤ ꯑꯣꯗꯔ ꯑꯁꯤ ꯅꯨꯃꯤꯠ ꯃꯔꯤꯅꯤ ꯂꯩꯔꯕ ꯃꯇꯨꯡꯗ ꯑꯩꯒꯤ ꯌꯨꯝꯗ ꯌꯧꯔꯛꯏ ꯑꯣꯗꯔ ꯑꯁꯤ ꯄꯦꯀꯦꯠ ꯍꯥꯡꯗꯣꯛꯂꯕ ꯃꯇꯨꯡꯗ ꯂꯦꯝ ꯑꯗꯨ ꯑꯩꯅ ꯇꯦꯁ ꯇꯧꯖꯕ ꯃꯇꯝꯗ ꯃꯍꯥꯛꯀꯤ ꯕ꯭ꯂꯕ ꯑꯗꯨ ꯌꯥꯔꯝꯗꯦ ꯃꯁꯤ ꯑꯩꯉꯣꯟꯗ ꯌꯥꯝꯅ ꯈꯣꯏꯁꯥꯎꯅꯕ ꯁꯥꯎꯅꯤꯡꯕ ꯊꯝꯃꯣꯏꯅ ꯄꯦꯟꯗꯕ ꯑꯗꯨꯒꯨꯝꯕ ꯃꯣꯏꯒꯤ ꯄ꯭ꯔꯗꯛ ꯑꯗꯨ ꯃꯇꯤꯛ ꯆꯥꯗꯦ ꯑꯣꯗꯔꯁꯤ ꯌꯥꯝꯅ ꯑꯩꯉꯣꯟꯗ ꯁꯥꯎꯅꯤꯡꯕ ꯄꯣꯛꯈꯤꯕ ꯊꯝꯃꯣꯏꯅ ꯄꯦꯟꯈꯤꯗꯕ ꯑꯣꯗꯔ ꯑꯗꯨ ꯑꯣꯏꯈꯤ